ꯍꯜꯂꯣ ꯍꯜꯂꯣ ꯇꯥꯏ ꯇꯥꯏ ꯇꯥꯏ ꯍꯥꯏꯔꯛꯑꯣ ꯃꯥꯅꯦ ꯃꯥꯅꯦ ꯋꯥꯁꯦ ꯑꯩꯉꯣꯟꯗ ꯂꯩ ꯍꯧꯖꯤꯛ ꯊꯝꯃꯤꯁꯦ ꯁꯟꯅꯩꯕꯤꯒ ꯎꯇꯪꯒ ꯈꯛꯇ ꯉꯥꯏꯔꯦ ꯎꯝ

ꯋꯥꯔꯨꯕꯣꯛꯁꯦ ꯃꯌꯥꯝꯅꯁꯨ ꯀꯌꯥ ꯗꯤꯃꯥꯟ ꯇꯧꯗꯕ ꯗꯤꯃꯥꯟ ꯇꯧꯗꯃꯤꯅ ꯑꯩꯒꯤ ꯋꯥꯔꯨꯀꯣꯛꯁꯦ ꯍꯧꯖꯤꯛꯀꯤꯗꯤ ꯂꯩꯇꯦ ꯑꯗꯨ ꯂꯩꯔꯒꯗꯤ ꯋꯥꯔꯨꯀꯣꯛꯇꯣ ꯑꯩ ꯑꯗꯨꯝ ꯑꯩ ꯑꯗꯨꯝ ꯑꯣꯗꯔ ꯇꯧꯔꯀꯥꯟ ꯄꯥꯝꯕꯤꯔꯒꯗꯤ ꯑꯗꯨꯝ ꯁꯤꯁꯨ ꯂꯧꯕꯤꯕ ꯌꯥꯒꯅꯤꯁꯦ ꯀꯌꯥꯃꯨꯛꯀꯗꯤ ꯄꯥꯝꯕ ꯗꯔꯀꯥꯔ ꯑꯣꯏꯒꯦ

ꯑꯩꯈꯣꯏꯒꯤ ꯗꯨꯀꯥꯟꯁꯤꯗꯗꯤ ꯇ꯭ꯔꯥꯟꯁꯄꯣꯔꯠ ꯆꯥꯔꯖ ꯇ꯭ꯔꯥꯟꯁꯄꯣꯔꯠꯁꯨ ꯑꯩꯈꯣꯏꯅ ꯑꯗꯨꯝ ꯇꯧꯏ ꯑꯗꯒꯤ ꯃꯁꯥ ꯀꯁꯇꯃꯔꯁꯤꯡꯅ ꯒꯥꯔꯤ ꯄꯣꯔꯛꯑꯒ ꯂꯧꯔꯒ ꯑꯗꯨꯝ ꯄꯨꯔꯒ ꯆꯠꯈꯤꯕꯁꯨ ꯂꯩ ꯑꯗꯣ ꯀꯩꯒꯨꯝꯕ ꯁꯤꯒꯤ ꯇ꯭ꯔꯥꯟꯁꯄꯣꯔꯠ ꯆꯥꯔꯖ ꯇ꯭ꯔꯥꯟꯁꯄꯣꯔꯠꯇ ꯑꯣꯏꯅ ꯊꯤꯟꯕꯤꯔꯛꯑꯣ ꯍꯥꯏꯇꯥꯔꯒꯗꯤ ꯑꯩꯈꯣꯏ ꯑꯗꯨꯝ ꯊꯤꯜꯂꯤ ꯒꯥꯔꯤ ꯃꯄꯣꯠ ꯑꯃꯗ ꯌꯥꯝꯃꯕꯗ ꯋꯥ ꯆꯥꯝꯃꯒ ꯆꯥꯝꯃꯒ ꯍꯨꯝꯗ꯭ꯔꯥꯃꯨꯛꯇꯤ ꯑꯃꯥꯏ ꯆꯟꯕꯅꯤ ꯑꯗꯨꯕꯨ ꯒꯥꯔꯤꯗ ꯁꯤꯒꯤ ꯒꯥꯔꯤꯒꯤ ꯃꯈꯥ ꯄꯣꯜꯂꯦ ꯑꯗꯣ ꯁꯤꯒꯤ ꯗꯤ ꯑꯥꯏꯒꯨꯝꯕ ꯀꯩꯀꯥꯒꯨꯝꯕꯗꯗꯤ ꯌꯥꯝꯅ ꯆꯟꯕ ꯉꯝꯗꯦ ꯃꯥꯗꯤ ꯁꯤꯒꯤ ꯌꯥꯡꯈꯩꯃꯨꯛꯇꯪ ꯍꯥꯞꯄꯗꯁꯨ ꯑꯗꯨ ꯐꯥꯎꯗ ꯈꯔ ꯋꯥꯅ ꯆꯜꯂꯦ ꯁꯟꯅꯩꯕꯤꯒ ꯎꯇꯪꯒꯁꯦ ꯃꯃꯟ ꯃꯥꯟꯅꯗꯦ ꯑꯗꯨꯝ ꯈꯦꯠꯅꯩ ꯑꯗꯨꯕꯨ ꯁꯟꯅꯩꯕꯤꯅ ꯈꯔ ꯃꯃꯟ ꯈꯔ ꯌꯥꯝꯃꯤ ꯎꯇꯪꯅ ꯈꯤꯇꯪ ꯃꯃꯟ ꯈꯔ ꯍꯟꯗꯩ ꯑꯗꯨꯁꯨ ꯂꯩ ꯍꯥꯏꯗꯤ ꯁꯤꯒꯤ ꯂꯥꯞꯄꯒꯗꯤ ꯁꯤꯒꯤ ꯔꯣꯠ ꯇ꯭ꯔꯥꯟꯁꯄꯣꯔꯠ ꯁꯤꯒꯤ ꯇꯣꯜ ꯇꯦꯛꯁ ꯍꯥꯏꯕ ꯑꯃ ꯂꯩꯕꯅꯤꯅ ꯑꯗꯨ ꯒꯥꯔꯤ ꯑꯃꯗ ꯁꯤꯒꯤ ꯋꯥ ꯃꯌꯥꯝ ꯄꯨꯔ ꯆꯠꯂꯒꯗꯤ ꯇꯣꯜ ꯇꯦꯛꯁ ꯃꯣꯏꯗ ꯑꯗꯨꯝ ꯄꯩꯁꯥ ꯑꯗꯨꯝ ꯂꯧꯕꯅꯤꯅ ꯑꯗꯣ ꯂꯝ ꯂꯥꯞꯄꯒꯗꯤ ꯈꯔ ꯑꯗꯨꯝ ꯍꯦꯜꯂꯣ ꯑꯗꯨꯒ ꯂꯝ ꯈꯔ ꯅꯛꯑꯒꯗꯤ ꯑꯗꯨꯒ ꯃꯔꯨ ꯑꯣꯏꯅ ꯇꯣꯜ ꯇꯦꯛꯁ ꯂꯩꯇꯕ ꯖꯒꯥꯗ ꯆꯠꯂꯒꯗꯤ ꯑꯩꯈꯣꯏꯅ ꯑꯗꯨꯗ ꯃꯃꯟ ꯑꯃꯨꯛꯁꯨꯃꯨꯛ ꯑꯩꯈꯣꯏꯅ ꯑꯃꯨꯛ ꯇꯥꯊꯩ

ꯎꯝ ꯒꯥꯔꯤ ꯃꯗꯨꯒꯤ ꯒꯥꯔꯤꯗ ꯍꯥꯞꯄꯒꯤ ꯃꯤꯁꯨ ꯑꯩꯈꯣꯏ ꯃꯤꯅ ꯍꯥꯞꯀꯅꯤ ꯑꯩꯈꯣꯏꯒꯤ ꯃꯤꯅ ꯍꯥꯞꯀꯅꯤ ꯑꯩꯈꯣꯏ ꯃꯤꯅ ꯂꯣꯏꯅꯃꯛ ꯐꯤꯠ ꯇꯧꯔꯀꯥꯟꯗ ꯑꯩꯈꯣꯏꯅ ꯄꯨꯂꯞ ꯑꯗꯨꯝ ꯑꯩꯈꯣꯏꯅ ꯄꯨꯔ ꯂꯥꯛꯀꯅꯤ ꯑꯗꯨꯒ ꯌꯨꯝꯗ ꯌꯨꯝꯗ ꯌꯧꯔꯒꯁꯨ ꯋꯥꯁꯤꯡꯗꯨꯁꯨ ꯑꯩꯈꯣꯏꯅ ꯂꯣꯏꯅꯃꯛ ꯊꯥꯗꯔꯝꯒꯅꯤ ꯂꯣꯏꯅꯃꯛ ꯃꯐꯝꯆꯥꯅ ꯂꯣꯏꯅꯃꯛ ꯊꯃꯝꯒꯅꯤ

ꯑꯩꯈꯣꯏꯒꯤꯁꯨ ꯁꯤꯒꯤ ꯃꯤ ꯑꯗꯨꯝ ꯂꯩꯌꯦꯕ ꯃꯗꯨ ꯊꯤꯟꯕꯗ ꯃꯤ ꯑꯍꯨꯝ ꯃꯔꯤ ꯑꯍꯨꯝ ꯃꯔꯤ ꯑꯗꯨꯃꯥꯏꯅ ꯑꯗꯨꯝ ꯆꯠꯂꯦꯕ ꯑꯗꯨꯒ ꯒꯥꯔꯤꯗꯒꯤ ꯋꯥ ꯊꯥꯡꯗꯕꯁꯨ ꯈꯣꯠꯄꯁꯨ ꯑꯗꯨꯝ ꯃꯣꯏꯅ ꯑꯗꯨꯝ ꯊꯥꯡꯗꯈ꯭ꯔꯅꯤ ꯑꯗꯨꯒ ꯒꯥꯔꯤꯗ ꯍꯥꯞꯄꯁꯨ ꯃꯣꯏꯅ ꯑꯗꯨꯝ ꯍꯥꯞꯀꯅꯤ ꯃꯃꯟꯁꯦ ꯁꯟꯅꯩꯕꯤꯗꯗꯤ ꯈꯔ ꯇꯥꯡꯉꯦ ꯑꯗꯨꯒ ꯎꯇꯪꯗꯅ ꯑꯃꯨꯛ ꯈꯔꯃꯨꯛ ꯍꯣꯡꯉꯦ ꯁꯟꯅꯩꯕꯤꯗꯤ ꯁꯤꯁꯦ ꯆꯥꯝꯃꯔꯤꯒ ꯆꯥꯝꯃꯔꯤꯒ ꯀꯨꯟ ꯑꯗꯨꯃꯥꯏꯅ ꯄꯤ ꯑꯗꯨꯒ ꯎꯇꯪꯗꯤ ꯆꯥꯝꯃꯔꯤꯗ ꯑꯃꯥꯏꯅ ꯄꯤ ꯑꯥ ꯍꯧꯖꯤꯛꯁꯨ ꯁꯟꯅꯩꯕꯤꯗꯤ ꯑꯩꯒꯤ ꯗꯨꯀꯥꯟꯗ ꯑꯗꯨꯝ ꯌꯥꯜꯂꯒ ꯂꯩ ꯑꯗꯨꯒ ꯎꯇꯪꯗꯤ ꯑꯩꯉꯣꯟꯗ ꯈꯔꯗꯤ ꯂꯩ ꯌꯥꯝꯗꯤ ꯌꯥꯝꯗꯦ ꯒꯥꯔꯤ ꯃꯄꯣꯠꯀꯤꯗꯤ ꯁꯤꯒꯤ ꯀꯌꯥꯃꯨꯛ ꯄꯥꯝꯕꯅꯣ ꯍꯥꯏꯕꯗ ꯑꯗꯨꯝ ꯑꯩꯅ ꯑꯗꯨꯝ ꯄꯤꯕ ꯉꯝꯒꯅꯤ ꯍꯧꯖꯤꯛ ꯑꯩꯈꯣꯏꯒꯤ ꯗꯨꯀꯥꯟꯁꯦ ꯕꯤꯁꯅꯨꯄꯨꯔꯗꯅꯦ ꯕꯤꯁꯦꯝꯄꯨꯔ ꯕꯖꯥꯔꯃꯛꯇꯤ ꯅꯠꯇꯦ ꯕꯤꯁꯦꯝꯄꯨꯔ ꯕꯖꯥꯔꯗꯒꯤ ꯁꯤꯒꯤ ꯃꯃꯥꯡꯗ ꯈꯤꯇꯪꯗꯤ ꯆꯠꯊꯔ ꯂꯩ ꯍꯣꯏ ꯍꯣꯏ ꯐꯔꯦ ꯐꯔꯦ